ꯄꯥꯎꯆꯦ ꯅꯠꯇ꯭ꯔꯒ ꯑꯩꯈꯣꯏꯒꯤ ꯔꯦꯗꯤꯌꯣꯗ ꯌꯨꯝꯗ ꯂꯩꯕ ꯅꯨꯄꯤꯁꯤꯡꯒꯤꯗꯃꯛ ꯑꯩꯈꯣꯏꯒꯤ ꯑꯈꯟꯅꯕ ꯁꯔꯨꯛ ꯍꯥꯐꯟꯅꯤꯡꯉꯤ ꯌꯥꯝꯅ ꯍꯥꯞꯐꯟ ꯌꯥꯝ ꯍꯥꯞꯅꯤꯡ ꯍꯥꯐꯟꯅꯤꯡꯕ ꯌꯥꯝ ꯐꯥꯎꯖꯩ ꯑꯩꯈꯣꯏꯒꯤ ꯅꯨꯄꯤꯁꯤꯡꯒꯤ ꯑꯣꯏꯕ ꯏꯁꯨꯁꯤꯡ ꯑꯩꯈꯣꯏꯒꯤ ꯁꯝꯅ ꯍꯥꯏꯔꯕꯗ ꯂꯩꯈ꯭ꯔꯤꯕ ꯅꯨꯡꯉꯥꯏꯇꯕ ꯔꯦꯞ ꯀꯦꯁ ꯑꯣꯏꯒꯦꯔꯥ ꯑꯦꯅꯤ ꯑꯁꯤꯒꯨꯝꯕꯁꯦ ꯈꯔ ꯍꯦꯟꯅ ꯊꯤꯒꯠꯂꯒ ꯈꯔ ꯍꯦꯟꯅ ꯍꯥꯐꯟꯅꯤꯡꯉꯤ ꯀꯩꯒꯤꯅꯣ ꯍꯥꯏꯕ ꯃꯇꯝꯗ ꯆꯥꯎꯈꯠꯂꯛꯄꯒꯤ ꯃꯇꯨꯡ ꯏꯟꯅ ꯁꯤꯒꯨꯝꯕ ꯊꯧꯗꯣꯛꯁꯦ ꯌꯥꯝ ꯊꯣꯛꯍꯟꯅꯤꯡꯗꯦ ꯋꯥꯈꯟ ꯏꯪꯅ ꯂꯩꯖꯅꯤꯡꯉꯤ ꯌꯥꯝ ꯅꯨꯡꯉꯥꯏꯅ ꯂꯩꯖꯅꯤꯡꯉꯤ ꯑꯗꯨꯅ ꯃꯌꯥꯝꯁꯨ ꯄꯨꯂꯞ ꯒ꯭ꯌꯥꯟ ꯇꯥꯃꯤꯟꯅꯅꯕꯩꯗꯃꯛꯇ ꯁꯤꯒꯨꯝꯕ ꯊꯧꯔꯝꯁꯦ ꯈꯔ ꯆꯠꯊꯍꯟ ꯆꯠꯊꯍꯟꯖ ꯆꯠꯊꯍꯟꯅꯤꯡꯉꯤ